ꯃꯐꯝ ꯑꯁꯤꯗ ꯊꯣꯡꯕ ꯆꯠꯅꯕꯤꯒꯤ ꯏꯟꯖꯥꯡꯁꯤꯡ ꯍꯥꯏꯔꯒꯗꯤ ꯃꯅꯤꯄꯨꯔꯗꯗꯤ ꯃꯅꯤꯄꯨꯔꯒꯤ ꯃꯩꯇꯩ ꯃꯆꯥꯁꯤꯡꯅ ꯀꯥ ꯍꯦꯟꯅ ꯄꯥꯝꯅꯕ ꯏꯟꯖꯥꯡ ꯍꯥꯏꯔꯒꯗꯤ ꯏꯔꯣꯝꯕꯁꯤꯁꯨ ꯃ ꯃꯌꯥꯝꯁꯤꯒꯤ ꯃꯅꯨꯡꯗ ꯑꯃꯅꯤ ꯏꯔꯣꯝꯕꯁꯦ ꯌꯥꯝꯅ ꯂꯥꯏ ꯀꯔꯝꯅ ꯇꯧꯒꯗꯒꯦ ꯍꯥꯏꯕꯗ ꯑꯩꯈꯣꯏꯒꯤ ꯃꯅꯤꯄꯨꯔꯒꯤ ꯄꯣꯠꯊꯣꯛ ꯑꯃꯁꯨ ꯑꯣꯏꯖꯔꯤꯕ ꯉꯥꯔꯤꯁꯤ ꯍꯥꯞꯂꯒ ꯌꯣꯡꯆꯥꯛꯀꯤ ꯃꯇꯝꯗꯗꯤ ꯌꯣꯡꯆꯥꯛ ꯑꯜꯂꯨ ꯑꯗꯨꯒ ꯉꯥꯔꯤꯁꯤ ꯍꯥꯞꯄꯒ ꯏꯔꯣꯟꯕꯁꯨ ꯌꯥꯝꯅ ꯍꯥꯎꯏ ꯑꯗꯨꯒ ꯌꯣꯡꯆꯥꯛ ꯈꯛꯇꯃꯛ ꯏꯔꯣꯟꯒꯅꯤ ꯍꯥꯏꯕꯁꯨ ꯂꯩꯇꯦ ꯁꯣꯏꯕꯨꯝꯒ ꯌꯦꯟꯗꯦꯝꯒ ꯑꯜꯂꯨꯒꯁꯨ ꯂꯣꯜꯂꯒ ꯆꯥꯕꯤꯕ ꯌꯥꯏ ꯑꯗꯨꯒ ꯑꯃꯅ ꯌꯥꯝꯅ ꯑꯆꯝꯕ ꯆꯥꯖꯅꯤꯡꯕ ꯃꯤꯑꯣꯏꯁꯤꯡꯅ ꯀꯥꯡꯁꯣꯏ ꯊꯣꯡꯗꯨꯅ ꯆꯥꯕ ꯌꯥꯏ ꯀꯥꯡꯁꯣꯏ ꯍꯥꯏꯕꯁꯤ ꯍꯋꯥꯏ ꯊ꯭ꯔꯥꯛꯀ ꯈꯥꯃꯦꯟ ꯑꯁꯤꯟꯕꯒ ꯉꯥ ꯑꯌꯥꯏꯕ ꯈꯔ ꯍꯥꯞꯆꯤꯟꯕꯤꯔꯒ ꯊꯣꯡ ꯏꯆꯝ ꯆꯝꯅ ꯊꯣꯡꯕꯗ ꯑꯗꯨꯃꯛ ꯍꯥꯎꯏ ꯑꯁꯨꯝꯅ ꯇꯧꯔꯒ ꯆꯥꯕꯤꯕ ꯀꯩꯁꯨ ꯀꯥꯏꯗꯦ